ꯑꯩꯈꯣꯏꯒꯤ ꯇꯦꯛꯅꯣꯂꯣꯖꯤ ꯆꯥꯎꯈꯠꯂꯛꯄꯒꯤ ꯃꯇꯨꯡ ꯏꯟꯅ ꯑꯥꯔꯇꯤꯁꯁꯤꯡꯗ ꯀꯥꯟꯅꯕ ꯄꯤꯕ ꯍꯥꯏꯔꯒꯗꯤ ꯑꯩꯈꯣꯏꯒꯤ ꯑꯥꯔꯇꯤꯁꯁꯤꯡꯅ ꯃꯣꯏ ꯃꯣꯏꯒꯤ ꯑꯌꯦꯛꯄꯁꯤꯡ ꯑꯁꯤ ꯑꯇꯣꯞꯄ ꯃꯤꯑꯣꯏꯁꯤꯡꯒꯤ ꯃꯐꯝꯗꯁꯨ ꯑꯦꯠꯕꯔꯇꯥꯏꯁ ꯇꯧꯕ ꯌꯥꯕꯒꯤ ꯈꯨꯗꯣꯡ ꯆꯥꯕ ꯐꯪꯕ ꯍꯦꯜꯂꯤ ꯑꯃꯗꯤ ꯑꯥꯔꯇꯤꯁ ꯑꯃꯒ ꯑꯃꯒ ꯑꯩꯈꯣꯏꯒꯤ ꯁ꯭ꯀꯤꯜꯒꯨꯝꯕ ꯑꯦꯛꯁꯆꯦꯟꯁ ꯇꯧꯕ ꯌꯥꯕ ꯑꯃꯗꯤ ꯅꯧꯅ ꯏꯟꯈꯠꯂꯛꯂꯤꯕ ꯑꯥꯔꯇꯤꯁꯁꯤꯡꯒꯤ ꯃꯐꯝꯗꯁꯨ ꯑꯩꯈꯣꯏꯅ ꯑꯣꯟꯂꯥꯏꯟ ꯇ꯭ꯌꯨꯇꯔꯤꯌꯦꯜꯠꯒꯨꯝꯕ ꯇꯧꯗꯨꯅ ꯈꯨꯗꯣꯡ ꯆꯥꯕ ꯀꯌꯥ ꯑꯃ ꯄꯤꯕꯗ ꯁꯤꯖꯤꯟꯅꯩ